ꯑꯩꯈꯣꯏ ꯂꯝ ꯑꯁꯤꯗ ꯃꯈꯜ ꯀꯌꯥꯒꯤ ꯁ꯭ꯀꯨꯜꯁꯤꯡ ꯂꯩꯔꯤ ꯃꯤꯡ ꯄꯜꯂꯕꯗ ꯍꯐꯤꯁ ꯕ꯭ꯔꯥꯏꯇ꯭ꯔ ꯁ꯭ꯀꯣꯂ꯭ꯔ ꯀꯦꯝꯕ꯭ꯔꯤꯖ ꯗꯤꯁꯇꯟ ꯄꯣꯏꯟ ꯏꯡꯂꯤꯁ ꯑꯦꯀꯥꯗꯃꯤ ꯄ꯭ꯔꯤꯟꯏꯁꯇꯣꯟ ꯏꯟꯇ꯭ꯔꯅꯦꯁꯅꯦꯜ ꯁ꯭ꯀꯨꯜ ꯑꯁꯤꯅ ꯆꯤꯡꯕꯅꯤ ꯍꯥꯏꯔꯤꯕ ꯁ꯭ꯀꯨꯜ ꯑꯁꯤ ꯀꯣ ꯏꯗꯨꯀꯦꯁꯟ ꯁ꯭ꯀꯨꯜꯁꯤꯡꯅꯤ ꯍꯧꯖꯤꯛꯀꯤ ꯃꯇꯝꯗ ꯃꯃꯥ ꯃꯄꯥ ꯑꯣꯏꯕꯁꯤꯡꯅ ꯃꯆꯥꯕꯨ ꯑꯐꯕ ꯀ꯭ꯋꯥꯂꯤꯇꯤ ꯏꯗꯨꯀꯦꯁꯟꯁꯤꯡ ꯐꯪꯅꯕ ꯍꯣꯠꯅꯩ ꯅꯨꯄꯥ ꯍꯥꯏꯕ ꯂꯩꯇꯦ ꯅꯨꯄꯤ ꯍꯥꯏꯕ ꯂꯩꯇꯦ ꯏꯗꯨꯀꯦꯁꯟ ꯍꯥꯏꯕꯁꯤ ꯃꯤꯄꯨꯝ ꯈꯨꯗꯤꯡꯒꯤ ꯐꯪꯐꯝ ꯊꯣꯛꯄ ꯔꯥꯏꯠꯅꯤ ꯄꯤꯛꯂꯤꯕ ꯑꯉꯥꯡꯁꯤꯡꯕꯨ ꯏꯍꯥꯟ ꯍꯥꯟꯕꯗ ꯃꯃꯥ ꯃꯄꯥ ꯑꯣꯏꯕꯁꯤꯡꯅ ꯀꯤꯗꯁ ꯐꯥꯎꯟꯗꯦꯁꯟꯗ ꯊꯥꯏ ꯅꯠꯇ꯭ꯔꯒ ꯅꯔꯁꯔꯤ ꯀ꯭ꯂꯥꯁꯇ ꯇꯝꯍꯜꯂꯤ ꯀꯤꯟꯗꯔ ꯒꯥꯔꯗꯦꯟꯁꯤꯡꯗ ꯄꯤꯛꯂꯤꯕ ꯑꯉꯥꯡꯁꯤꯡꯕꯨ ꯗꯥꯟꯁꯤꯡ ꯇꯧꯕ ꯂꯥꯏꯔꯤꯛ ꯄꯥꯕꯒꯤ ꯃꯑꯣꯡ ꯅꯦꯆꯔꯒꯤ ꯃꯇꯥꯡꯗ ꯇꯥꯛꯄꯤꯕ ꯑꯃꯗꯤ ꯒꯨꯗ ꯃꯦꯅ꯭ꯔꯁ ꯇꯥꯛꯄꯤꯕ ꯌꯨꯝꯗ ꯀꯔꯝꯕ ꯃꯑꯣꯡꯗ ꯆꯠꯀꯅꯤ ꯍꯥꯏꯕꯒꯤ ꯒꯨꯗ ꯀꯦꯔꯦꯛꯇꯔꯁꯤꯡ ꯇꯥꯛꯄꯤꯕꯅꯆꯤꯡꯕ ꯅꯤꯡꯊꯤꯅ ꯇꯥꯛꯄꯤ ꯇꯝꯕꯤ ꯁ꯭ꯀꯨꯜꯁꯤꯡꯗ ꯃꯇꯤꯛ ꯆꯥꯔꯕ ꯋꯦꯜ ꯇ꯭ꯔꯦꯟ ꯇꯧꯔꯕ ꯋꯦꯜ ꯀ꯭ꯋꯥꯂꯤꯐꯥꯏꯠ ꯑꯣꯏꯔꯕ ꯑꯣꯖꯥꯁꯤꯡꯅ ꯌꯥꯝ ꯅꯤꯡꯊꯤꯅ ꯇꯥꯛꯄꯤ ꯇꯝꯕꯤꯔꯒ ꯍꯧꯒꯠꯂꯛꯂꯤꯕ ꯑꯉꯥꯡꯁꯤꯡꯕꯨ ꯃꯇꯤꯛ ꯆꯥꯅ ꯑꯐꯕ ꯃꯍꯩꯔꯣꯏ ꯑꯃ ꯑꯣꯏꯅꯕ ꯍꯣꯠꯅꯩ ꯑꯩꯈꯣꯏ ꯃꯅꯤꯄꯨꯔꯗ ꯄꯤꯔꯤꯕ ꯀ꯭ꯋꯥꯂꯤꯇꯤ ꯏꯗꯨꯀꯦꯁꯟ ꯑꯁꯤ ꯑꯩꯍꯥꯛꯅ ꯑꯄꯦꯟꯕ ꯑꯣꯏꯖꯩ ꯑꯆꯧꯕ ꯁꯍꯥꯔ ꯁꯤꯡꯗ ꯂꯩꯕ ꯁ꯭ꯀꯨꯜꯁꯤꯡꯅ ꯆꯞ ꯃꯥꯅꯕ ꯃꯑꯣꯡꯗ ꯍꯧꯖꯤꯛꯇꯤ ꯑꯩꯈꯣꯏ ꯏꯔꯝꯗꯝꯗ ꯁ꯭ꯀꯨꯜꯁꯤꯡꯁꯨ ꯃꯇꯤꯛ ꯆꯥꯔꯦ ꯑꯋꯥꯡꯕ ꯍꯥꯏꯌ꯭ꯔ ꯏꯁꯇꯗꯤꯁ ꯇꯧꯕꯒꯤꯗꯃꯛ ꯑꯆꯧꯕ ꯁꯍꯥ꯭ꯔꯁꯤꯡꯗ ꯆꯠꯂꯒ ꯃꯍꯩ ꯇꯝꯗ꯭ꯔꯕꯁꯨ ꯌꯥꯔꯦ ꯏꯔꯝꯗꯝ ꯃꯅꯤꯄꯨꯔ ꯑꯁꯤꯗ ꯃꯈꯜ ꯀꯌꯥꯒꯤ ꯑꯐ ꯑꯐꯕ ꯁ꯭ꯀꯨꯜ ꯀ꯭ꯋꯥꯂꯤꯇꯤ ꯂꯩꯔꯕ ꯁ꯭ꯀꯨꯜ ꯄꯨꯊꯣꯛꯇꯨꯅ ꯂꯤꯡꯈꯠꯇꯨꯅ ꯑꯩꯈꯣꯏꯒꯤ ꯍꯧꯒꯠꯂꯛꯂꯤꯕ ꯑꯉꯥꯡꯁꯤꯡ ꯃꯍꯩꯔꯣꯏꯁꯤꯡꯕꯨ ꯀ꯭ꯋꯥꯂꯤꯇꯤ ꯏꯗꯨꯀꯦꯁꯟ ꯐꯕꯒꯤ ꯃꯉꯥꯜ ꯐꯪꯍꯜꯂꯤ